ꯀꯨꯝꯍꯩꯁꯤꯡꯗ ꯑꯩꯍꯥꯛꯅ ꯊꯣꯡꯕ ꯄꯣꯠꯂꯝꯁꯤꯡ ꯑꯗꯨꯗꯤ ꯁꯝꯅ ꯍꯥꯏꯔꯕꯗ ꯑꯩꯍꯥꯛꯀꯤ ꯃꯨꯁꯂꯤꯝꯒꯤ ꯑꯣꯏꯕ ꯏꯗ ꯂꯥꯛꯄ ꯃꯇꯝꯗ ꯊꯣꯡꯕ ꯄꯣꯠꯂꯝꯁꯤꯡꯗꯤ ꯁꯥ ꯁꯟꯁꯥ ꯌꯦꯟ ꯗꯨꯝ ꯐꯖꯅ ꯀꯥꯝꯕꯤꯔꯒ ꯊꯝꯕꯤꯒꯅꯤ ꯁꯦꯡꯅ ꯏꯁꯤꯡ ꯑꯁꯥꯕꯒ ꯑꯣꯏꯔꯒ ꯏꯌꯤꯡꯕꯒ ꯇꯧꯔꯒ ꯆꯥꯝꯊꯣꯛꯄꯤꯒꯅꯤ ꯑꯗꯨꯒ ꯇꯤꯜꯍꯧ ꯆꯅꯝ ꯁꯤꯡ ꯃꯔꯨ ꯃꯔꯥꯡ ꯊꯥꯎ ꯇꯧꯔꯒ ꯐꯖꯅ ꯊꯣꯡꯕꯤꯒꯅꯤ ꯑꯗꯨꯒ ꯆꯤꯀꯟ ꯃꯈꯩꯅ ꯐꯖꯅ ꯄꯤꯁ ꯄꯤꯁ ꯀꯛꯑꯒ ꯇꯥꯎꯕꯤꯔꯅꯤ ꯑꯗꯨꯒ ꯁꯔꯨ ꯃꯔꯨ ꯃꯔꯥꯡ ꯑꯣꯏꯕ ꯈꯔꯅ ꯊꯣꯡꯗꯣꯛꯄꯤꯔꯅꯤ ꯑꯗꯨꯒ ꯁꯂꯥꯗ ꯁꯦꯝꯃꯅꯤ ꯁꯂꯥꯗ ꯁꯦꯝꯕꯗ ꯐꯗꯤꯒꯣꯝ ꯊꯕꯤ ꯒꯖꯔ ꯊꯣꯏꯗꯤꯡ ꯇꯤꯜꯍꯧ ꯂꯩꯕꯥꯛ ꯍꯋꯥꯏ ꯑꯗꯨꯒ ꯆꯝꯄ꯭ꯔꯥ ꯑꯃꯗꯤ ꯃꯗꯨ ꯃꯈꯩꯗꯣ ꯀꯨꯞꯅ ꯀꯨꯞꯅ ꯁꯣꯏꯕꯤꯔꯒ ꯃꯈꯣꯏ ꯑꯗꯣ ꯇꯣꯠꯁꯟꯕꯤꯔꯒ ꯊꯝꯕꯤꯔꯅꯤ ꯑꯗꯨ ꯃꯇꯨꯡꯗ ꯁꯦꯋꯩ ꯍꯧꯕꯤꯔꯅꯤ ꯁꯪꯒꯣꯝ ꯇꯧꯔꯒ ꯆꯤꯅꯤꯒ ꯇꯧꯔꯒ ꯁꯦꯋꯩ ꯑꯃꯨꯛ ꯍꯧꯕꯤꯔꯒꯅꯤ ꯑꯗꯨꯒ ꯕ꯭ꯔꯤꯌꯥꯅꯤ ꯑꯃꯨꯛ ꯁꯦꯝꯃꯅꯤ ꯕ꯭ꯔꯤꯌꯥꯅꯤ ꯁꯦꯝꯕ ꯂꯣꯏꯔꯕ ꯃꯇꯨꯡꯗ ꯑꯃꯨꯛ ꯍꯩ ꯃꯍꯤ ꯇꯧꯔꯒ ꯊꯝꯕꯤꯔꯅꯤ ꯖꯨꯁ ꯂꯥꯡ ꯁꯦꯝꯕꯤꯔꯅꯤ ꯑꯗꯨꯒ ꯇꯜ ꯍꯧꯕꯤꯔꯅꯤ ꯑꯗꯨꯒꯤ ꯃꯇꯨꯡꯗ ꯑꯩꯈꯣꯏꯒꯤ ꯂꯥꯛꯂꯤꯕ ꯃꯌꯥꯝ ꯑꯗꯨꯕꯨ ꯄꯤꯖ ꯄꯤꯊꯛꯂꯅꯤ ꯑꯗꯨꯒꯤ ꯃꯇꯨꯡꯗ ꯗꯥꯏꯖꯦꯁꯟ ꯑꯣꯏꯅꯕꯒꯤꯗꯃꯛꯇ ꯂꯤꯃꯣꯟ ꯖꯨꯁ ꯑꯃꯨꯛ ꯁꯦꯝꯕꯤꯔꯅꯤ ꯑꯗꯨꯒ ꯄꯤꯊꯛꯄꯤꯔꯅꯤ ꯑꯗꯨꯃꯥꯏꯅ ꯍꯔꯥꯎ ꯀꯨꯝꯍꯩꯒꯤꯗ ꯃꯊꯦꯜ ꯂꯨꯀꯣꯏ ꯃꯌꯥꯝ ꯑꯃ ꯊꯝꯕꯤꯔꯒ ꯑꯗꯨꯃꯥꯏꯅ ꯆꯥꯔꯤꯕ ꯑꯗꯨ ꯄꯥꯡꯊꯣꯛꯂꯤꯕ ꯑꯗꯨꯕꯨ ꯍꯔꯥꯎ ꯀꯨꯝꯍꯩꯒꯤꯗꯃꯛꯇꯅꯤ ꯄꯥꯡꯊꯣꯛꯂꯤꯕ ꯃꯈꯩ ꯑꯗꯣ